ꯑꯩꯒꯤ ꯃꯤꯡ ꯕꯤꯀꯥꯁ ꯀꯥꯛꯆꯤꯡꯗꯒꯤ ꯑꯩ ꯑꯩꯒꯤ ꯏꯄꯥꯒꯤ ꯃꯃꯤꯡꯅ ꯏꯕꯣꯆꯧ ꯅꯥꯎꯔꯦꯝ ꯏꯕꯣꯆꯧ ꯑꯩꯒꯤ ꯏꯃꯥꯒꯤ ꯃꯃꯤꯡꯅ ꯅꯥꯎꯔꯦꯝ ꯏꯟꯗꯨꯕꯂꯥ ꯑꯩꯒꯤ ꯏꯆꯟꯅꯨꯄꯤ ꯑꯃ ꯂꯩꯖꯩ ꯑꯩꯒꯤ ꯏꯆꯟꯅꯨꯄꯤ ꯑꯗꯨꯅ ꯃꯃꯤꯡ ꯗꯦꯕꯤꯀꯥ ꯅꯥꯎꯔꯦꯝ ꯗꯦꯕꯤꯀꯥ ꯀꯧꯏ ꯑꯗꯣ ꯑꯩ ꯄꯤꯛꯏꯉꯩꯗꯒꯤ ꯑꯩꯈꯣꯏ ꯀꯥꯛꯆꯤꯡꯒꯤ ꯀꯩꯅꯣꯗ ꯈꯣꯡꯅꯥꯡ ꯃꯔꯤꯐꯥꯡꯕꯗ ꯂꯩꯕ ꯕꯦꯕꯤꯠ ꯀ꯭ꯂꯥꯁ ꯁ꯭ꯀꯨꯜꯗ ꯅꯁꯔꯤ ꯇꯝꯖꯔꯛꯏ ꯃꯗꯨꯗꯒꯤ ꯑꯩꯅ ꯀꯦ ꯖꯤ ꯋꯥꯟ ꯗꯒꯤꯅ ꯀ꯭ꯂꯥꯁ ꯇꯦꯟ ꯐꯥꯎꯕꯅ ꯑꯩꯈꯣꯏꯒꯤ ꯀꯛꯆꯤꯡꯒꯤ ꯃꯥꯔꯇꯤꯟ ꯒ꯭ꯔꯃꯥꯔ ꯃꯥꯔꯇꯤꯟ ꯒ꯭ꯔꯃꯥꯔ ꯁ꯭ꯀꯨꯜꯗ ꯇꯦꯟ ꯐꯥꯎꯕ ꯇꯝꯂꯛꯏ ꯑꯗꯨꯒ ꯑꯩꯈꯣꯏꯒꯤ ꯑꯦꯂꯕꯦꯟ ꯇꯨꯋꯦꯞꯅ ꯑꯩꯈꯣꯏꯒꯤ ꯊꯧꯕꯥꯜꯗ ꯂꯩꯕ ꯑꯩꯈꯣꯏꯒꯤ ꯐꯦꯟꯁꯤꯌꯔ ꯍꯥꯏꯌꯔ ꯁꯦꯀꯦꯟꯗꯔꯤ ꯁ꯭ꯀꯨꯜ ꯗ ꯇꯝꯂꯀꯏ ꯑꯗꯨꯒ ꯇꯨꯋꯦꯞ ꯄꯥꯁ ꯇꯧꯔꯕ ꯃꯇꯨꯡꯗ ꯅꯔꯁꯤꯡ ꯅꯔꯁꯤꯡ ꯑꯣꯏꯅ ꯑꯟꯗ꯭ꯔꯗ ꯆꯠꯂꯒ ꯑꯩꯈꯣꯏ ꯑꯟꯗ꯭ꯔꯗ ꯅꯔꯁꯤꯡ ꯀꯣꯔꯁ ꯂꯏꯖꯔꯒ ꯑꯩꯒꯤ ꯑꯦꯛꯁꯄꯦꯔꯦꯟꯁꯇꯨ ꯄꯥꯏꯖꯔꯒ ꯑꯩ ꯍꯧꯖꯤꯛ ꯊꯕꯛ ꯇꯧꯖꯔꯤ ꯃꯁꯤꯗ ꯌꯨꯝꯗ ꯀꯛꯆꯤꯡꯗ ꯂꯩꯔꯒ ꯇꯧꯖꯕꯅꯤ ꯃꯐꯝ ꯑꯁꯤꯗ ꯑꯩꯈꯣꯏꯒꯤ ꯏꯃꯥ ꯍꯣꯁꯄꯤꯇꯥꯜ ꯍꯥꯏꯕ ꯍꯣꯁꯄꯤꯇꯥꯜ ꯄ꯭ꯔꯥꯏꯕꯦꯠ ꯍꯣꯁꯄꯤꯇꯥꯜ ꯃꯆꯥ ꯑꯃ ꯂꯩꯖꯩ ꯃꯁꯤꯗ ꯑꯩꯈꯣꯏꯅ ꯊꯕꯛ ꯑꯍꯥꯟꯕꯗ ꯑꯗꯨꯗ ꯊꯕꯛ ꯄꯨꯔꯝꯕꯅꯤ ꯑꯗꯨꯗꯒꯤ ꯑꯃꯨꯛ ꯇꯣꯛꯂꯀꯑꯒ ꯑꯩꯈꯣꯏꯒꯤ ꯃꯐꯝ ꯐꯤꯂꯝ ꯍꯥꯏꯔꯤꯕ ꯁꯦꯟꯇꯔ ꯑꯁꯤꯗ ꯅꯔ꯭ꯁ ꯑꯣꯏꯅ ꯑꯃꯨꯛ ꯄꯨꯖꯕꯅꯤ ꯃꯁꯤꯗ ꯂꯩꯕꯗ ꯃꯈꯣꯏꯒꯤ ꯊꯦꯡꯅꯔꯛꯄꯗ ꯃꯁꯤꯗ ꯂꯩꯕꯒꯤ ꯅꯨꯡꯉꯥꯏꯕꯁꯨ ꯑꯩꯉꯣꯟꯗ ꯌꯥꯝꯅ ꯅꯨꯡꯉꯥꯏꯕ ꯃꯈꯜ ꯑꯃꯅꯤ ꯍꯥꯏꯕꯗꯤ ꯄꯨꯟꯁꯤꯗ ꯑꯃꯨꯛ ꯍꯟꯅ ꯊꯦꯡꯅꯔꯣꯏꯗꯕ ꯅꯨꯡꯉꯥꯏꯕ ꯃꯌꯥꯝ ꯑꯃꯁꯨ ꯐꯪꯏ ꯃꯁꯤꯅ ꯑꯩꯈꯣꯏꯗ ꯑꯩꯒꯤ ꯄꯨꯟꯁꯤꯗ ꯀꯥꯎꯕ ꯉꯝꯃꯔꯣꯏꯗꯕ ꯋꯥꯔꯤ ꯃꯌꯥꯝꯁꯨ ꯂꯩ ꯑꯁꯨꯝꯅ ꯍꯥꯏꯔꯒ ꯑꯩꯒꯤ ꯄꯨꯟꯁꯤ ꯋꯥꯔꯤ ꯃꯇꯦꯛ ꯑꯃ ꯁꯤ ꯊꯝꯖꯒꯦ